ꯑꯩꯅ ꯁꯦꯝꯕ ꯑꯆꯥꯄꯣꯠ ꯃꯤꯃꯤ ꯁꯤꯡꯖꯨ ꯆꯧ ꯀꯦꯛ ꯐ꯭ꯔꯥꯏꯁ ꯔꯥꯏꯁ ꯃꯤꯃꯤ ꯁꯤꯡꯖꯨ ꯁꯦꯝꯗꯣꯏꯅꯦ ꯃꯤꯃꯤ ꯁꯤꯡꯖꯨ ꯁꯦꯝꯕꯗ ꯆꯪꯕ ꯃꯆꯜ ꯈꯔ ꯍꯥꯏꯔꯒꯗꯤ ꯒꯣꯕꯤ ꯍꯋꯥꯏ ꯃꯤꯃꯤ ꯊꯨꯝ ꯃꯣꯔꯣꯛ ꯉꯥꯔꯤ ꯁꯤꯁꯤꯅꯦ ꯁꯤ ꯆꯡꯉꯦ